ꯑꯩꯒꯤ ꯑꯣꯏꯅꯗꯤ ꯍꯨꯖꯤꯛ ꯍꯨꯖꯤꯛꯀꯤ ꯑꯣꯏꯅꯗꯤ ꯇꯣꯇꯤ ꯏꯁꯤꯡꯁꯦ ꯐꯪꯗ꯭ꯔꯦ ꯂꯥꯏꯟ ꯌꯥꯕ ꯌꯥꯗꯕ ꯇꯧꯕꯗꯒꯤ ꯑꯗꯣ ꯂꯩꯔꯒ ꯑꯌꯥꯝꯕ ꯁꯤꯖꯤꯟꯅꯩ ꯍꯨꯖꯤꯛ ꯍꯨꯖꯤꯛ ꯑꯩꯈꯣꯏ ꯀꯩꯅꯣ ꯀꯥꯡꯕꯨꯅ ꯋꯥꯇꯔ ꯁꯞꯄ꯭ꯂꯥꯏ ꯀꯥꯡꯕꯨꯗꯒꯤ ꯂꯩꯔ ꯂꯩꯔ ꯁꯤꯖꯟꯅꯩ